ꯍꯜꯂꯣ ꯏꯇꯥꯎ ꯅꯪꯒꯤ ꯑꯉꯥꯡꯗꯣ ꯄꯣꯛꯈ꯭ꯔꯦ ꯍꯥꯏꯕ ꯇꯥꯏꯌꯦꯅꯦ ꯑꯗꯣ ꯑꯉꯥꯡꯗꯨ ꯃꯃꯤꯡꯗꯨ ꯄꯥꯟꯈ꯭ꯔꯕꯣ ꯃꯃꯤꯡꯗꯨ ꯑꯈꯣꯏꯕꯨꯁꯨ ꯍꯥꯏꯕꯤꯌꯨꯅꯦ ꯑꯗꯨꯒꯀꯣ ꯅꯪꯒꯤ ꯑꯉꯥꯡꯁꯦ ꯔꯦꯖꯤꯁꯇꯔ ꯇꯧꯕ ꯑꯣꯟꯂꯥꯏꯟꯗ ꯔꯦꯖꯤꯁꯇꯔ ꯇꯧꯈ꯭ꯔꯕꯔꯥ ꯇꯧꯗ꯭ꯔꯤ ꯍꯥꯏꯔꯗꯤ ꯑꯩꯅꯁꯨ ꯃꯇꯦꯡ ꯄꯥꯡꯕꯤꯒꯦ ꯑꯗꯨꯝ ꯑꯩꯒꯤ ꯏꯃꯥꯟꯅꯕꯤ ꯑꯃꯗꯤ ꯕꯥꯔꯠ ꯔꯦꯖꯤꯁꯇ꯭ꯔꯦꯁꯟꯗ ꯂꯩꯕꯅꯦ ꯅꯪ ꯇꯧꯒꯦ ꯍꯥꯏꯔꯗꯤ ꯑꯩꯅ ꯃꯇꯦꯡ ꯄꯥꯡꯕꯤꯕ ꯌꯥꯏꯀꯣ ꯑꯩꯕꯨ ꯍꯥꯏꯕꯤꯌꯨꯀꯣ ꯗꯔꯀꯥꯔ ꯑꯣꯏꯔꯗꯤ ꯑꯗꯨꯝ ꯍꯥꯏꯔꯛꯑꯣ ꯑꯩ ꯑꯗꯨꯝ ꯑꯩꯅ ꯃꯥꯕꯨ ꯃꯥꯒꯤ ꯍꯦꯜꯞꯇꯣ ꯑꯩ ꯅꯤꯔꯒꯦ ꯑꯗꯨꯝ ꯍꯥꯏꯌꯣ ꯅꯪ ꯑꯩ ꯗꯔꯀꯥꯔ ꯑꯣꯏꯔꯗꯤꯀꯣ ꯔꯦꯖꯤꯁꯇ꯭ꯔꯦꯁꯟ ꯇꯧꯒꯦ ꯍꯥꯏꯔꯗꯤ ꯇꯧꯈ꯭ꯔꯗꯤ ꯍꯣꯏ ꯌꯥꯝ ꯐꯔꯦ ꯑꯗꯨ ꯇꯧꯗ꯭ꯔꯗꯤꯀꯣ ꯑꯩ ꯍꯥꯏꯌꯣ ꯑꯩꯅ ꯃꯉꯣꯟꯗ ꯑꯗꯨꯝ ꯍꯥꯏꯕꯤꯒꯦ